ꯑꯅꯧꯕ ꯂꯥꯏ ꯑꯃ ꯄꯨꯊꯣꯛꯅꯕꯒꯤꯗꯃꯛ ꯑꯩꯈꯣꯏꯅ ꯊꯧꯑꯣꯡ ꯑꯗꯨ ꯑꯩꯈꯣꯏꯅ ꯁꯟꯗꯣꯛꯅ ꯇꯥꯛꯄꯤꯕ ꯌꯥꯒꯅꯤ ꯃꯗꯨꯒꯤ ꯑꯅꯧꯕ ꯂꯥꯏ ꯑꯃ ꯌꯦꯛꯅꯕꯒꯤꯗꯃꯛ ꯑꯩꯈꯣꯏꯅ ꯌꯦꯛꯀꯗꯧꯔꯤꯕ ꯄꯣꯠ ꯑꯗꯨꯕꯨ ꯍꯥꯟꯅ ꯈꯪꯗꯣꯛꯇꯨꯅ ꯍꯦꯟꯅ ꯐꯖꯅꯕꯒꯤꯗꯃꯛ ꯀꯂꯔ ꯆꯥꯟꯅꯕ ꯈꯟꯗꯨꯅ ꯌꯦꯛꯀꯅꯤ ꯑꯩꯈꯣꯏꯅ ꯂꯥꯏ ꯑꯃ ꯌꯦꯛꯅꯕꯒꯤꯗꯃꯛ ꯑꯣꯟꯂꯥꯏꯟꯗꯒꯤ ꯃꯇꯦꯡ ꯂꯧꯖꯩ ꯃꯗꯨꯗꯤ ꯃꯤ ꯑꯇꯣꯞꯄ ꯂꯥꯏ ꯌꯦꯛꯄꯁꯤꯡꯒ ꯌꯦꯛꯅꯔꯤꯕꯁꯤꯡ ꯑꯗꯨ ꯑꯩꯈꯣꯏꯅ ꯌꯦꯡꯂꯒ ꯍꯦꯟꯅ ꯏꯝꯄ꯭ꯔꯨꯞ ꯑꯣꯏꯅꯕꯒꯤꯗꯃꯛꯇꯁꯨ ꯍꯣꯠꯅꯖꯩ ꯍꯟꯗꯛꯇ ꯑꯩꯈꯣꯏꯅ ꯌꯦꯛꯈꯤꯕ ꯂꯥꯏ ꯑꯗꯨꯒꯤ ꯅꯨꯡꯒꯤ ꯑꯣꯏꯕ ꯊꯧꯑꯣꯡ ꯑꯗꯨ ꯑꯩꯈꯣꯏꯅ ꯍꯥꯏꯕꯤꯕ ꯌꯥꯒꯅꯤ ꯃꯗꯨꯗꯤ ꯁꯤꯔꯣꯏ ꯂꯤꯂꯤꯁꯤ ꯑꯩꯈꯣꯏꯅ ꯍꯟꯗꯛꯇ ꯌꯦꯛꯈꯤꯕꯅꯤ ꯌꯦꯛꯈꯤꯕꯁꯤꯒꯤ ꯁꯤꯔꯣꯏ ꯂꯤꯂꯤꯁꯤ ꯃꯌꯥꯝꯅꯁꯨ ꯌꯥꯝꯅ ꯄꯥꯝꯖꯩ ꯏꯁꯥꯅꯁꯨ ꯌꯥꯝꯅ ꯄꯥꯝꯃꯤ ꯃꯌꯥꯝꯅꯁꯨ ꯍꯥꯟꯅ ꯍꯦꯛꯇ ꯌꯦꯡꯕ ꯃꯇꯝꯗ ꯍꯦꯛꯇ ꯐꯖꯕ ꯍꯥꯏꯕꯗꯨ ꯑꯣꯏ ꯏꯁꯥꯅꯁꯨ ꯑꯗꯨꯝ ꯌꯦꯡꯕ ꯃꯇꯝꯗ ꯏꯁꯥꯅ ꯌꯦꯛꯄ ꯃꯇꯝꯗꯁꯨ ꯑꯗꯨꯝ ꯐꯖꯕ ꯌꯦꯛꯅꯤꯡꯕ ꯍꯩꯅꯤꯡꯕꯗꯨꯁꯨ ꯑꯗꯨꯝ ꯑꯣꯏ